ꯑꯩꯅ ꯑꯩꯈꯣꯏ ꯏꯃꯨꯡꯒꯤ ꯍꯛꯆꯥꯡ ꯐꯅ ꯂꯩꯅꯕ ꯑꯗꯨꯝ ꯑꯩꯈꯣꯏꯒꯤ ꯃꯩꯇꯩꯒꯤ ꯑꯣꯏꯕ ꯍꯥꯎꯔꯕ ꯑꯦꯟꯁꯥꯡ ꯆꯝꯊꯣꯡꯒꯨꯝꯕ ꯚꯤꯖꯤꯇꯦꯕꯜꯉꯩ ꯃꯤꯛꯁ ꯇꯧꯔꯒ ꯆꯝꯊꯣꯡ ꯆꯝꯐꯨꯠꯀꯨꯝꯕꯁꯦ ꯑꯗꯨꯃꯥꯏꯅ ꯊꯣꯡꯖꯩ ꯑꯗꯨꯒ ꯑꯩꯈꯣꯏ ꯏꯃꯨꯡ ꯍꯛꯆꯥꯡ ꯐꯅꯕ ꯑꯗꯨꯝ ꯁꯤꯟꯖꯩ